ꯑꯩꯅ ꯍꯟꯗꯛ ꯍꯦꯟꯂꯨꯝ ꯑꯦꯟ ꯍꯦꯟꯗꯤꯀ꯭ꯔꯥꯐꯀꯤ ꯃꯣꯏꯒꯤ ꯃꯦꯂꯥ ꯑꯃ ꯇꯧꯋꯦꯕꯀꯣ ꯑꯗꯨ ꯆꯠꯄꯗ ꯑꯩꯅ ꯃꯌꯥꯝ ꯎꯖꯔꯛꯄꯁꯤ ꯑꯩꯈꯣꯏꯒꯤ ꯀꯧꯅꯥꯒꯤ ꯕꯦꯒ ꯈꯨꯠꯅ ꯁꯥꯕ ꯍꯥꯏꯇꯔꯦꯅꯦ ꯂꯨꯍꯣꯡꯕꯒꯨꯝꯕꯗ ꯄꯨꯕ ꯌꯥꯕ ꯁꯤꯒꯤ ꯕꯦꯒꯁꯤ ꯐꯖ ꯐꯖꯕ ꯃꯌꯥꯝ ꯑꯃ ꯎꯔꯛꯑꯦ ꯌꯥꯝꯅ ꯐꯖꯩ ꯑꯗꯣ ꯈꯨꯠꯅ ꯁꯥꯕ ꯑꯣꯏꯇꯔꯒꯁꯨ ꯃꯦꯆꯤꯟꯅ ꯁꯥꯕꯗꯒꯤ ꯀꯔꯤꯁꯨ ꯀꯩꯁꯨ ꯀꯩꯅꯣ ꯇꯧꯗꯦꯕ ꯃꯦꯆꯤꯟꯅ ꯁꯥꯕꯗꯒꯤ ꯈꯨꯠꯅ ꯁꯥꯕꯁꯤꯅ ꯍꯦꯟꯅ ꯐꯖꯔꯒ ꯃꯁꯥ ꯅꯥꯟꯕꯁꯨ ꯃꯌꯥꯝ ꯍꯦꯜꯂꯦ ꯑꯗꯒꯤ ꯑꯩ ꯁꯤꯒꯨꯝꯕ ꯊꯕꯛꯁꯤ ꯀꯔꯤꯒꯨꯝꯕ ꯃꯥꯒꯤ ꯇ꯭ꯔꯦꯅꯤꯡꯒꯨꯝꯕ ꯂꯩꯇꯔꯗꯤ ꯑꯗꯨꯝ ꯆꯠꯂꯒ ꯌꯥꯎꯒꯦꯁꯨ ꯑꯗꯨꯝ ꯈꯟꯖꯩ ꯁꯤ ꯌꯥꯝꯅ ꯀꯥꯟꯅꯕ ꯑꯃꯗꯤ ꯑꯣꯏ